ꯍꯜꯂꯣ ꯚꯦꯜ ꯂꯣꯏꯕ ꯅꯥꯎꯆꯥꯗꯣ ꯑꯣꯏꯕꯤꯔꯕꯣ ꯑꯁꯤꯕꯨ ꯑꯩ ꯁꯨꯒꯨꯅꯨ ꯃꯈꯥ ꯂꯩꯀꯥꯏꯗꯒꯤꯅꯦ ꯑꯗꯣ ꯑꯩꯁꯦ ꯍꯌꯦꯡ ꯗꯦꯜꯂꯤ ꯆꯠꯆꯒꯗꯕ ꯑꯗꯨꯗ ꯄꯨꯡ ꯇꯔꯥꯒꯤ ꯐ꯭ꯂꯥꯏꯠꯇ ꯑꯗꯨꯅ ꯄꯨꯡ ꯅꯤꯄꯥꯜ ꯃꯈꯥꯏꯗ ꯑꯩꯁꯦ ꯑꯦꯌꯥꯔꯄꯣꯔꯠ ꯌꯧꯗꯕ ꯌꯥꯗꯕ ꯑꯗꯨꯅ ꯌꯥꯔꯒꯗꯤ ꯄꯨꯡ ꯇꯔꯨꯛ ꯃꯈꯥꯏ ꯑꯗꯥꯏꯗ ꯑꯝꯇ ꯂꯥꯛꯄꯤꯒꯦꯔꯥ ꯑꯩꯈꯣꯏ ꯃꯤ ꯑꯅꯤ ꯆꯠꯆꯒꯗꯕꯅꯦ ꯄꯨꯡ ꯅꯤꯄꯥꯜ ꯃꯈꯥꯏꯁꯦ ꯅꯪꯅꯕ ꯆꯠꯇꯕ ꯌꯥꯗꯕꯅꯦ